ꯇꯨꯋꯦꯜꯞ ꯐꯦꯜ ꯍꯥꯏꯔꯤꯕ ꯐꯤꯂꯝ ꯑꯁꯦ ꯍꯟꯗꯛꯇ ꯅꯧꯅ ꯊꯣꯛꯈꯤꯕ ꯐꯤꯂꯝ ꯑꯃ ꯑꯣꯏꯋꯦ ꯑꯗꯣ ꯐꯤꯂꯝꯁꯦ ꯌꯥꯝ ꯐꯖꯩ ꯑꯩꯁꯨ ꯌꯦꯡꯉꯦ ꯐꯤꯂꯝꯁꯤꯒꯤ ꯃꯋꯣꯡ ꯃꯇꯧ ꯐꯤꯂꯝꯁꯤꯗ ꯇꯧꯔꯤꯕ ꯐꯤꯂꯝꯁꯤꯗ ꯀꯨꯝꯃꯤꯕ ꯍꯦꯔꯣ ꯍꯦꯔꯣꯏꯟ ꯑꯗꯒꯤ ꯐꯤꯂꯝꯁꯤꯅ ꯐꯖꯕ ꯑꯗꯨꯗꯒꯤ ꯀꯥꯟꯅꯕ ꯍꯥꯏꯕꯗꯨ ꯃꯌꯥꯝꯁꯨ ꯄꯤ ꯌꯦꯡꯕ ꯑꯩꯈꯣꯏꯗꯁꯨ ꯌꯥꯝ ꯅꯨꯡꯉꯥꯏ ꯑꯗꯨꯒ ꯐꯤꯂꯝꯁꯦ ꯀꯩꯍꯥꯏꯅꯤ ꯐꯤꯂꯝꯁꯦ ꯗꯥꯏꯔꯦꯛ ꯔꯤꯌꯦꯜ ꯑꯁꯦꯡꯕ ꯋꯥꯔꯤ ꯑꯃꯁꯨ ꯑꯣꯏꯕꯅꯤꯅ ꯌꯥꯝꯅ ꯀꯥꯟꯅꯕ ꯍꯥꯏꯕꯗꯨ ꯑꯣꯏꯕ ꯍꯥꯏꯇꯥꯔꯦ ꯑꯁꯦꯡꯕ ꯋꯥꯔꯤ ꯑꯃꯁꯨ ꯑꯣꯏꯔꯦ ꯑꯗꯨꯒꯤ ꯃꯊꯛꯇ ꯃꯥꯒꯤ ꯋꯥꯔꯤ ꯁꯝꯂꯞꯅ ꯍꯥꯏꯔꯕꯗ ꯑꯩꯈꯣꯏ ꯑꯥꯏ ꯄꯤ ꯑꯦꯁ ꯃꯅꯣꯖ ꯀꯨꯃꯥꯔ ꯗꯥꯏꯔꯦꯛ ꯑꯁꯦꯡꯕ ꯃꯁꯥꯃꯛꯁꯨ ꯑꯁꯦꯡꯕ ꯑꯣꯏꯒꯤꯕꯅꯦ ꯑꯗꯨꯒ ꯑꯥꯏ ꯄꯤ ꯑꯦꯁ ꯃꯅꯣꯖ ꯀꯨꯃꯥꯔꯅ ꯌꯥꯝ ꯊꯤꯅ ꯍꯣꯠꯅꯈꯤꯕꯗꯣ ꯃꯥꯒꯤ ꯌꯥꯝ ꯂꯥꯏꯔꯕ ꯈꯨꯡꯒꯪ ꯑꯃꯗ ꯄꯣꯛꯆꯔꯁꯨ ꯃꯥꯅ ꯍꯣꯠꯅꯕ ꯌꯥꯝ ꯀꯟꯅ ꯍꯣꯠꯅꯔꯛꯈꯤꯕ ꯃꯇꯨꯡ ꯏꯟꯅ ꯃꯥ ꯑꯥꯏ ꯄꯤ ꯑꯦꯁ ꯑꯃꯗꯤ ꯐꯪꯈꯤ ꯑꯗꯣ ꯑꯥꯏ ꯄꯤ ꯑꯦꯁ ꯐꯪꯒ꯭ꯔꯤꯁꯦ ꯃꯥ ꯑꯍꯥꯟꯕꯗ ꯀ꯭ꯂꯥꯁ ꯇꯦꯟ ꯊꯥꯕꯗ ꯃꯍꯥꯛ ꯅꯣꯠ ꯇꯧꯔꯒ ꯃꯣꯏ ꯁ꯭ꯀꯨꯜꯗꯨꯗ ꯅꯣꯠ ꯌꯥꯝ ꯇꯧꯍꯜꯂꯒ ꯅꯣꯠ ꯇꯧꯔꯒ ꯀ꯭ꯂꯥꯁ ꯇꯦꯟ ꯊꯥꯔꯒ ꯑꯩ ꯃꯥꯏ ꯄꯥꯛꯀꯅꯤ ꯐꯥꯔꯁꯠ ꯗꯤꯕꯤꯖꯟꯗ ꯃꯥꯏ ꯄꯥꯛꯈꯤꯑꯅ ꯍꯔꯥꯎꯗꯅ ꯇꯨꯋꯦꯜꯕꯇꯁꯨ ꯑꯃꯨꯛꯀ ꯑꯩ ꯅꯣꯠ ꯇꯧꯔꯒ ꯃꯥꯏ ꯄꯥꯛꯀꯅꯦꯅ ꯃꯥꯁꯦ ꯂꯥꯏꯔꯤꯛ ꯃꯆꯦꯠ ꯑꯃꯇ ꯄꯥꯗꯕꯤꯗ ꯅꯣꯠ ꯈꯛꯇꯪ ꯁꯤꯜꯂꯒ ꯅꯣꯠ ꯏꯔꯒ ꯑꯩ ꯇꯨꯋꯦꯜꯕ ꯄꯥꯁ ꯇꯧꯗꯣꯔꯕꯅꯦꯅ ꯂꯩꯖꯔꯝꯕꯅꯦ ꯑꯗꯣ ꯀꯩꯒꯨꯝꯕ ꯃꯈꯣꯏꯒꯤ ꯁ꯭ꯀꯨꯜ ꯑꯗꯨꯗ ꯇꯨꯋꯦꯜꯕ ꯑꯦꯛꯖꯥꯝ ꯊꯥꯔꯤꯉꯩꯗ ꯑꯣꯖꯥꯗꯨꯅ ꯃꯣꯏꯒꯤ ꯄ꯭ꯔꯤꯟꯁꯤꯄꯥꯜ ꯑꯗꯨꯅ ꯑꯣꯖꯥꯗꯨꯅ ꯅꯣꯠ ꯃꯌꯥꯝ ꯄꯤꯗꯅ ꯑꯁꯦꯡꯕ ꯑꯟꯁꯥꯔ ꯏꯊꯣꯛꯇꯅ ꯄꯤꯗꯅ ꯈꯣꯠꯇꯅ ꯏꯍꯜꯂꯦ ꯁꯤꯜꯍꯜꯂꯦ ꯑꯗꯣ ꯁꯤꯜꯍꯟꯕꯗꯨꯏ ꯃꯇꯨꯡ ꯏꯟꯅ ꯃꯔꯛꯇꯨꯗ ꯃꯣꯏꯒꯤ ꯑꯅꯧꯕ ꯑꯣꯏꯅ ꯇꯥꯔꯛꯂꯤꯕ ꯗꯤ ꯑꯦꯁ ꯄꯤ ꯗꯤ ꯑꯦꯁ ꯄꯤ ꯑꯗꯨꯅ ꯃꯣꯏꯒꯤ ꯑꯦꯛꯖꯥꯝ ꯁꯦꯟꯇꯔ ꯑꯗꯨꯗ ꯂꯥꯛꯑꯒ ꯗꯥꯏꯔꯦꯛ ꯆꯪꯁꯤꯜꯂꯛꯑꯒ ꯀꯔꯤꯒꯤꯗꯃꯛꯇ ꯅꯣꯠ ꯇꯧꯍꯟꯕꯅꯣ ꯁꯥꯇ꯭ꯔꯁꯤꯡꯁꯤꯗꯅ ꯍꯪꯉꯒ ꯃꯣꯏ ꯄ꯭ꯔꯤꯟꯁꯤꯄꯥꯜ ꯐꯥꯔꯒ ꯆꯠꯈꯤꯕꯒꯤ ꯑꯗꯨꯒꯤ ꯃꯇꯨꯡꯗ ꯃꯅꯣꯖ ꯀꯨꯃꯥꯔ ꯑꯥꯏ ꯄꯤ ꯑꯦꯁ ꯃꯁꯥꯁꯦ ꯑꯦꯛꯖꯥꯝ ꯍꯥꯏꯗꯣꯔꯛꯄ ꯀꯥꯟꯗ ꯐꯦꯜ ꯑꯣꯏ ꯃꯥ ꯑꯗꯒꯤ ꯊꯕꯛ ꯑꯃ ꯁꯨꯔꯒ ꯑꯩ ꯐꯦꯜ ꯑꯣꯏꯔꯕꯅꯤꯅ ꯊꯕꯛ ꯁꯨꯔꯒ ꯈꯣꯏꯂꯒ ꯏꯃꯨꯡꯒꯤ ꯂꯥꯏꯔꯔꯕꯁꯦ ꯏꯃꯨꯡꯒꯤ ꯑꯋꯥ ꯑꯅꯥꯁꯦ ꯑꯩ ꯃꯇꯦꯡ ꯄꯥꯡꯒꯦ ꯈꯟꯅ ꯍꯣꯠꯅꯕꯗ ꯃꯃꯥꯍꯣꯏꯅ ꯌꯥꯥꯝ ꯌꯥꯒꯤꯗꯦ ꯊꯧꯋꯣꯏꯅ ꯃꯕꯣꯛꯅ ꯃꯥꯒꯤꯗꯃꯛꯇ ꯀꯟꯅ ꯍꯣꯠꯅꯕꯗꯨꯗ ꯃꯃꯥꯡ ꯃꯊꯪ ꯑꯦꯛꯖꯥꯝ ꯊꯥꯕꯗ ꯃꯥꯁꯦ ꯗꯤ ꯑꯦꯁ ꯄꯤ ꯗꯨꯅ ꯍꯥꯏꯔꯝꯕꯩ ꯃꯇꯨꯡ ꯏꯟꯅ ꯆꯤꯠ ꯍꯥꯏꯗꯤ ꯅꯣꯠ ꯇꯧꯒꯅꯨ ꯅꯣꯠ ꯇꯧꯗ꯭ꯔꯒꯗꯤ ꯅꯪ ꯃꯥꯏ ꯄꯥꯛꯄ ꯐꯪꯒꯅꯤ ꯅꯣꯠ ꯇꯧꯕ ꯍꯥꯏꯕꯁꯤꯅ ꯅꯄꯨꯟꯁꯤꯗ ꯃꯥꯏ ꯄꯥꯛꯄ ꯐꯪꯉꯣꯏ ꯑꯅ ꯍꯥꯏꯕꯗ ꯃꯊꯪ ꯑꯦꯛꯖꯥꯝ ꯊꯥꯕ ꯀꯥꯟꯗ ꯑꯃꯨꯛ ꯍꯜꯂꯒ ꯊꯥꯕ ꯀꯥꯟꯗ ꯃꯍꯥꯛꯁꯦ ꯊꯥꯔ ꯗꯤꯕꯤꯖꯟꯗ ꯃꯥꯏ ꯄꯥꯛꯑꯦ ꯊꯥꯔ ꯗꯤꯕꯤꯖꯟꯗ ꯃꯥꯏ ꯄꯥꯛꯄꯗꯨꯒꯤ ꯀꯩꯒꯤꯅꯣ ꯃꯥꯒꯤ ꯑꯥꯏ ꯄꯤ ꯑꯦꯁ ꯑꯃ ꯑꯣꯏꯔꯛꯄꯩ ꯃꯇꯨꯡꯗ ꯃꯥꯏ ꯏꯟꯇꯔꯚꯤꯌꯨ ꯑꯃ ꯇꯧꯔꯛꯄ ꯃꯇꯨꯡꯗ ꯀꯔꯤꯒꯤꯗꯃꯛ ꯏꯟꯇꯔꯚꯤꯌꯨꯗꯨꯗ ꯍꯪꯕ ꯀꯥꯟꯗ ꯃꯥꯅ ꯍꯥꯏꯔꯛꯄꯗꯨꯒꯤ ꯃꯇꯨꯡ ꯏꯟꯅ ꯑꯩ ꯑꯥꯏ ꯄꯤ ꯑꯦꯁ ꯃꯁꯥꯁꯦ ꯑꯥꯏ ꯄꯤ ꯑꯦꯁꯀꯤ ꯏꯟꯇ꯭ꯔꯥꯟꯁ ꯊꯥꯕꯅꯦꯅ ꯂꯥꯛꯄ ꯏꯟꯇꯔꯚꯤꯌꯨ ꯇꯧꯕꯅꯦꯅ ꯂꯥꯛꯏꯁꯦ ꯅꯪ ꯀ꯭ꯂꯥꯁ ꯇꯨꯋꯦꯜꯞꯇꯨ ꯐꯦꯜ ꯑꯣꯏ ꯊꯥꯔ ꯗꯤꯕꯤꯖꯟꯗ ꯌꯥꯎꯔꯛꯑꯒ ꯁꯤꯒꯤꯁꯤꯗ ꯅꯪ ꯆꯪꯉꯛꯏꯁꯦ ꯀꯔꯤꯒꯤꯅꯣ ꯍꯪꯕꯗ ꯃꯁꯥꯅ ꯍꯥꯏ